ꯚꯥꯏ ꯅꯪ ꯎꯕꯔ ꯑꯣꯂꯥ ꯁꯤꯖꯤꯟꯅꯕꯗꯣ ꯁꯤꯖꯤꯟꯅꯔꯗꯤ ꯃꯥꯏ ꯃꯣꯏ ꯗ꯭ꯔꯥꯏꯚꯔꯒꯤ ꯁꯔꯚꯤꯁꯇꯨꯕꯨ ꯀꯃꯥꯏꯅ ꯇꯧꯒꯦ ꯑꯗꯨꯒ ꯄ꯭ꯔꯥꯏꯁꯤꯡ ꯀꯩꯀꯩꯅ ꯀꯃꯥꯏꯅ ꯇꯧꯔꯤꯅꯣ ꯑꯗꯣ ꯔꯦꯇꯤꯡꯗꯤ ꯀꯃꯥꯏꯅ ꯂꯩꯒꯦ ꯐꯤꯗꯕꯦꯛ ꯈꯤꯇꯪ ꯇꯧꯔꯛꯀꯦꯔꯣ ꯅꯪ